ꯑꯥ ꯃꯥꯟꯅꯦ ꯑꯥ ꯑꯩꯗꯣ ꯃꯣꯔꯦꯗ ꯂꯥꯛꯀꯦꯅ ꯈꯟꯕ ꯑꯩꯒꯤ ꯏꯆꯦꯒꯤ ꯂꯨꯍꯣꯡꯕꯒꯤ ꯑꯎꯟꯄꯣꯠ ꯀꯩꯀꯥ ꯂꯧꯕ ꯂꯥꯛꯀꯦ ꯇꯧꯕ ꯑꯗꯣ ꯃꯣꯔꯦꯗ ꯀꯔꯝ ꯀꯔꯝꯕ ꯄꯣꯠ ꯐꯪꯒꯗꯣꯏꯅꯣ ꯍꯡꯒꯦꯅ ꯇꯧꯕꯅꯤ ꯐꯨꯨꯔꯤꯠ ꯀꯨꯝꯕ ꯑꯗꯒꯤ ꯎꯞꯄꯨ ꯀꯥꯡꯊꯣꯟ ꯑꯗꯒꯤ ꯐꯤꯔꯣꯟ ꯕ꯭ꯂꯥꯡꯀꯦꯠ ꯀꯩꯀꯥ ꯄꯨꯂꯞ ꯑꯣ ꯎꯝ ꯑꯣ ꯑꯣ ꯑꯗꯨ ꯑꯩꯈꯣꯏ ꯂꯥꯛꯄꯁꯦ ꯇꯥꯡꯗꯤ ꯆꯞ ꯆꯥꯕꯤ ꯈꯪꯖꯗ꯭ꯔꯤ ꯑꯗꯣ ꯑꯩꯈꯣꯏꯗꯣ ꯑꯩꯅꯦ ꯏꯃꯥꯅꯦ ꯏꯄꯥꯅꯦ ꯑꯩꯈꯣꯏ ꯃꯔꯤꯃꯨꯛ ꯍꯥꯏꯇꯥꯔꯦ ꯑꯗꯨ ꯂꯩꯐꯝ ꯆꯥꯐꯝꯁꯦ ꯀꯃꯥꯏꯅ ꯇꯧꯕꯅꯣ ꯈꯪꯖꯅꯤꯡ

ꯍꯣꯏ ꯍꯥꯏꯖꯒꯦ ꯎꯝ ꯍꯣ ꯑꯩꯅ ꯃꯣꯔꯦꯕꯨ ꯂꯥꯛ ꯂꯥꯛꯑꯗꯤ ꯑꯩꯗꯣ ꯇꯨꯝꯃꯨꯗ ꯆꯪꯅꯤꯡꯉꯦ ꯑꯗꯨ ꯇꯨꯝꯃꯨꯗ ꯆꯪꯕꯁꯦ ꯀꯃꯥꯏꯅ ꯇꯧꯒꯅꯤ ꯍꯥꯏꯗꯤ ꯒꯥꯔꯤ ꯍꯣꯏ ꯍꯣꯏ ꯑꯩ ꯑꯥ